ꯑꯩꯈꯣꯏ ꯃꯅꯤꯄꯨꯔꯤ ꯍꯥꯏꯗꯤ ꯃꯩꯇꯩꯁꯤꯒꯤ ꯃꯩꯇꯩꯒꯤ ꯂꯣꯟ ꯍꯥꯏꯕꯁꯦ ꯌꯥꯝꯅ ꯌꯥꯝꯅ ꯆꯝꯕ ꯌꯥꯝꯅ ꯇꯥꯕꯗꯁꯨ ꯄꯨꯛꯅꯤꯡ ꯅꯨꯡꯁꯤꯕ ꯞꯣꯛꯄ ꯌꯥꯝꯅ ꯏꯆꯃ ꯆꯝꯖꯕ ꯂꯣꯟꯅꯦ ꯃꯁꯤ ꯍꯥꯏꯗꯤ ꯑꯩꯈꯣꯏ ꯃꯩꯇꯩꯒꯤ ꯑꯣꯏꯅꯗꯤ ꯃꯁꯤꯅ ꯌꯥꯝꯅ ꯃꯔꯨ ꯑꯣꯏ ꯑꯇꯣꯞꯄꯒꯤ ꯂꯣꯟꯗꯣ ꯂꯧꯁꯜꯤꯂꯒ ꯑꯩꯈꯣꯏꯅ ꯉꯥꯡꯅꯕꯒꯤ ꯀꯔꯤꯁꯨ ꯃꯊꯧ ꯇꯥꯗꯦ ꯍꯥꯏꯅ ꯈꯜꯂꯦ ꯀꯔꯤꯒꯨꯝꯕ ꯑꯩꯈꯣꯏꯅ ꯂꯥꯏ ꯍꯔꯥꯎꯕ ꯑꯣꯏꯔꯣ ꯀꯩꯅꯣꯝꯃ ꯍꯥꯏꯗꯤ ꯊꯧꯔꯝ ꯑꯃ ꯄꯥꯡꯊꯣꯛꯄ ꯃꯇꯝꯗꯁꯨ ꯃꯩꯇꯩꯒꯤ ꯂꯣꯟꯁꯤ ꯉꯛꯇ ꯑꯅꯝꯕꯅ ꯂꯣꯏꯅ ꯉꯥꯡꯅꯕ ꯉꯛꯇꯅꯦ ꯂꯥꯏ ꯍꯔꯥꯎꯕ ꯃꯛꯇꯗꯁꯨ ꯃꯥꯏꯕꯤꯁꯤꯡ ꯑꯃꯗꯤ ꯃꯥꯏꯕꯁꯤꯡꯅ ꯉꯥꯡꯏꯕ ꯃꯌꯥꯝ ꯑꯗꯨꯁꯨ ꯍꯥꯏꯗꯤ ꯃꯩꯇꯩ ꯂꯣꯟ ꯉꯛꯇꯅꯤꯀꯣ ꯑꯗꯨꯗꯒꯤꯗꯤ ꯂꯥꯏ ꯂꯥꯏ ꯈꯣꯏꯔꯝꯕꯁꯨ ꯃꯩꯇꯩ ꯉꯛꯇꯅꯦ ꯑꯗꯨꯗ ꯆꯨꯔꯥꯀꯣꯔꯣꯟ ꯍꯥꯏꯕ ꯑꯃ ꯑꯃꯨꯛ ꯇꯧꯔꯛꯄ ꯃꯇꯝꯗꯁꯨ ꯃꯩꯇꯩ ꯉꯛꯇꯅꯦ ꯃꯣꯏ ꯑꯗꯨꯗꯩ ꯂꯨꯍꯣꯡꯕ ꯂꯨꯍꯣꯡꯕ ꯃꯇꯝꯗꯁꯨ ꯃꯣꯏꯅ ꯁꯛꯂꯤꯕ ꯏꯁꯩꯗꯨꯁꯨ ꯃꯩꯇꯩꯒꯤ ꯋꯥꯍꯩꯗ ꯑꯣꯏꯅ ꯇꯧꯔꯒ ꯁꯛꯄ ꯉꯛꯇꯅꯦ ꯑꯇꯣꯞꯄ ꯂꯣꯟ ꯂꯧꯁꯤꯜꯂꯒ ꯃꯤꯒꯤ ꯂꯣꯟ ꯂꯧꯁꯤꯜꯂꯒ ꯁꯛꯄ ꯑꯃꯠꯇ ꯅꯠꯇꯦ ꯃꯩꯇꯩꯁꯤꯒꯤ ꯑꯁꯦꯡꯕ ꯑꯁꯦꯡꯕ ꯋꯥꯍꯩ ꯋꯥꯇꯥ ꯁꯤꯖꯤꯟꯅꯗꯨꯅ ꯁꯛꯄ ꯑꯃꯗꯤ ꯗꯨꯝ ꯈꯨꯗꯤꯡꯃꯛꯇ ꯃꯩꯇꯩꯒꯤ ꯑꯁꯦꯡꯕ ꯋꯥꯁꯦ ꯉꯛꯇ ꯑꯗꯨꯅ ꯍꯥꯏꯔꯒ ꯁꯤꯖꯤꯟꯅꯕ ꯃꯩꯇꯩꯒꯤ ꯂꯣꯟꯅꯦ ꯃꯁꯤ ꯁꯤꯒꯨꯝꯕ ꯃꯌꯥꯝ ꯑꯁꯤꯅ ꯃꯩꯇꯩꯒꯤ ꯂꯣꯟ ꯑꯁꯤꯕꯨ ꯌꯥꯝꯅ ꯍꯥꯏꯗꯤ ꯆꯥꯎꯊꯣꯛꯆꯅꯤꯡꯉꯥꯏꯒꯤ ꯑꯗꯨꯗꯩꯗꯤ ꯏꯀꯥꯏ ꯈꯨꯝꯅꯕ ꯎꯠꯅꯤꯉꯥꯏꯒꯤ ꯃꯔꯝ ꯑꯃꯁꯨ ꯑꯣꯏꯍꯜꯂꯦ